ꯍꯂꯣ ꯑꯁꯨꯝ ꯇꯧꯕꯅꯦ ꯍꯟꯗꯛꯁꯦ ꯅꯣꯡ ꯆꯨꯕ ꯃꯇꯝꯁꯨ ꯑꯣꯏꯕꯅꯤꯅ ꯑꯩꯈꯣꯏ ꯂꯩꯀꯥꯏꯁꯦ ꯁꯣꯁꯦꯜ ꯋꯥꯛ ꯃꯆꯥ ꯑꯃꯇꯪ ꯄ꯭ꯔꯣꯒ꯭ꯔꯥꯝ ꯑꯣꯔꯒꯅꯥꯏꯁ ꯇꯧꯁꯤ ꯈꯜꯂꯦ ꯑꯗꯨ ꯀꯃꯥꯏ ꯀꯃꯥꯏ ꯈꯟꯕ꯭ꯔꯣ ꯌꯥꯏꯌꯦꯀꯣ ꯁꯣꯁꯦꯜ ꯁꯔꯚꯤꯁ ꯄ꯭ꯔꯣꯒ꯭ꯔꯥꯝ ꯑꯃ ꯇꯧꯔꯁꯤꯀꯣ ꯍꯥꯏꯕꯗꯤ ꯅꯣꯡ ꯗꯦꯠ ꯀꯌꯥꯗ ꯇꯧꯁꯤꯔꯥ ꯑꯁꯤꯁꯤ ꯃꯌꯥꯝꯁꯦ ꯑꯝꯇꯪ ꯃꯤꯇꯤꯡ ꯀꯣꯜ ꯇꯧꯔꯒ ꯇꯥꯅꯕ ꯐꯕ꯭ꯔꯥ ꯀꯔꯤꯔꯥ ꯍꯥꯏꯕꯗꯤ ꯅꯣꯡ ꯆꯨꯕ ꯃꯇꯝꯁꯨ ꯑꯣꯏꯕꯅꯤꯅ ꯏꯁꯤꯡ ꯂꯝꯕꯤꯁꯦ ꯈꯔ ꯗ꯭ꯔꯦꯟꯁꯦ ꯐꯨꯟꯈꯔꯦ ꯁꯤ ꯂꯩꯕꯥꯛ ꯈꯔ ꯍꯥꯞꯇꯣꯛꯁꯤꯅ ꯍꯥ ꯎꯝ ꯑꯗꯨ ꯃꯣꯏ ꯌꯥꯏ ꯌꯥꯏ ꯑꯗꯨ ꯑꯗꯨꯒꯅꯦ ꯃꯣꯏ ꯍꯣꯔꯦꯟ ꯊꯕꯛ ꯁꯨꯕ ꯈꯣꯠꯄ ꯁꯣꯁꯦꯜ ꯁꯔꯚꯤꯁ ꯇꯧꯔꯗꯤ ꯃꯤ ꯂꯥꯛꯄꯁꯤꯡꯁꯦ ꯈꯔ ꯋꯥꯕ ꯃꯇꯝꯗ ꯔꯤꯐ꯭ꯔꯦꯁꯃꯦꯟꯒꯨꯝꯕ ꯀꯔꯤꯒꯨꯝꯕ ꯇꯧꯕꯁꯦ ꯁꯤꯒꯤ ꯐꯟꯒꯨꯝꯕꯁꯦ ꯀꯃꯥꯏ ꯀꯃꯥꯏ ꯑꯦꯠꯖꯁ ꯇꯧꯁꯤꯔꯥ ꯈꯔ ꯑꯥꯏꯗꯤꯌꯥ ꯁꯤꯌꯔ ꯇꯧꯅꯁꯤꯅꯦ ꯍꯥꯏꯗꯤ ꯂꯣꯀꯦꯂꯤꯇꯤꯒꯤ ꯈꯨꯟꯒꯤ ꯅꯤꯡꯊꯧꯒꯨꯝꯕꯗ ꯈꯔ ꯐꯟꯒꯤꯗꯃꯛꯇ ꯑꯗꯨꯝ ꯔꯤꯐ꯭ꯔꯦꯁꯃꯦꯟꯒꯨꯝꯕꯗꯣ ꯈꯔ ꯅꯤꯊꯣꯛ ꯅꯤꯁꯤꯟ ꯇꯧꯕꯅ ꯐꯗꯣꯏꯖꯥꯠꯂ ꯀꯃꯥꯏ ꯇꯧꯒꯦꯕ ꯑꯗꯨꯕꯨꯗꯤ ꯌꯥꯏꯗ ꯑꯗꯨꯝ ꯃꯣꯏ ꯆꯥꯅꯦ ꯑꯗꯨꯝ ꯃꯣꯏ ꯑꯆꯥꯄꯣꯠ ꯁꯤꯡꯍꯥꯔꯔꯥ ꯀꯔꯤꯔꯥ ꯑꯃ ꯅꯠꯇ꯭ꯔꯒ ꯄꯔꯣꯊꯥꯒꯨꯝꯕ ꯂꯩꯗꯅ ꯄꯨꯔꯤꯒꯨꯝꯕ ꯑꯗꯨꯝ ꯑꯗꯨꯃꯥꯏꯅ ꯈꯔ ꯇꯧꯔꯒ ꯑꯗꯨꯝ ꯑꯦꯗꯖꯁ ꯇꯧꯕ ꯌꯥꯒꯅꯤ ꯄꯨꯡꯗꯤ ꯑꯗꯨꯝ ꯇꯥꯅꯁꯦ ꯌꯥꯏꯌꯦ ꯄꯨꯡ ꯑꯌꯨꯛꯇ ꯁꯨꯕꯅ ꯐꯕ꯭ꯔꯥ ꯅꯨꯡꯊꯤꯟꯗ ꯁꯨꯕꯅ ꯐꯕ꯭ꯔꯥ ꯑꯣꯀꯦ ꯑꯣꯀꯦ ꯑꯣꯀꯦ ꯃꯥꯗꯤ ꯀꯥꯏ ꯆꯠꯈ꯭ꯔꯕ꯭ꯔꯣ ꯇꯥꯏꯝꯃꯤꯡꯗꯣ ꯃꯣꯏ